ꯑꯩꯈꯣꯏꯒꯤ ꯃꯐꯝ ꯑꯁꯤꯗ ꯊꯣꯛꯂꯤꯕ ꯀ꯭ꯔꯥꯏꯝꯁꯤꯡ ꯑꯁꯤ ꯅꯨꯄꯤꯗ ꯑꯣꯠ ꯅꯩꯕ ꯑꯃꯗꯤ ꯂꯥꯏꯔ ꯂꯩꯇꯕ ꯊꯕꯛ ꯐꯪꯗꯕꯁꯤꯡꯅ ꯃꯔꯝ ꯑꯣꯏꯔꯒ ꯁꯨꯐꯝ ꯅꯣꯡꯐꯝ ꯈꯪꯗꯕ ꯅꯤꯁꯥꯗ ꯂꯥꯏꯆꯨꯗꯨꯅ ꯍꯨꯔꯥꯜ ꯆꯤꯟꯊꯤ ꯀꯌꯥ ꯇꯧꯔꯛꯄ ꯑꯁꯤꯅꯁꯨ ꯑꯣꯏꯍꯜꯂꯤ